ꯑꯩꯈꯣꯏꯒꯤ ꯏꯔꯝꯗꯝ ꯃꯅꯤꯄꯨꯔ ꯑꯃꯗꯤ ꯑꯩꯒꯤ ꯂꯩꯐꯝ ꯀꯛꯆꯤꯡ ꯀꯣꯏꯒꯦ ꯍꯥꯏꯔꯕꯗꯤ ꯆꯥꯎꯔꯛꯅ ꯂꯨꯄꯥ ꯂꯤꯁꯤꯡ ꯇꯔꯥ ꯄꯥꯏꯔꯒ ꯆꯥꯗꯤꯡ ꯇꯧꯕ ꯌꯥꯏ ꯃꯔꯝꯗꯤ ꯃꯐꯝ ꯑꯃꯈꯛꯇꯗ ꯀꯣꯏꯐꯝ ꯑꯁꯤ ꯂꯩꯕ ꯅꯠꯇꯕꯅꯤꯅ ꯃꯅꯤꯄꯨꯔꯒꯤ ꯃꯐꯝ ꯀꯥꯆꯤꯟ ꯁꯤꯟꯕ ꯊꯨꯡꯅ ꯀꯣꯏꯒꯦ ꯍꯥꯏꯔꯕꯗꯤ ꯂꯨꯄꯥ ꯁꯤꯂꯤꯡ ꯇꯔꯥ ꯆꯥꯎꯔꯥꯛꯅ ꯆꯪꯕ ꯌꯥꯏ ꯃꯔꯝꯗꯤ ꯃꯐꯝ ꯑꯃꯗꯅ ꯏꯁꯤꯡ ꯆꯥꯏꯕꯤ ꯂꯩꯒꯅꯤ ꯃꯐꯝ ꯑꯃꯗꯅ ꯔꯣꯁ ꯒꯥꯔꯗꯦꯟ ꯂꯩꯒꯅꯤ ꯃꯐꯝ ꯑꯃꯗꯅ ꯖꯨ ꯂꯩꯒꯅꯤ ꯃꯐꯝ ꯑꯃꯗꯅ ꯄꯥꯔꯛ ꯂꯩꯒꯅꯤ ꯃꯔꯝ ꯑꯁꯤꯅ ꯇꯣꯈꯥꯏ ꯇꯣꯈꯥꯏꯕ ꯃꯐꯝꯗ ꯂꯩꯈꯤꯕꯅꯤꯅ ꯄꯨꯝꯅꯃꯛ ꯑꯁꯤ ꯀꯣꯏꯒꯦ ꯍꯥꯏꯔꯒꯗꯤ ꯂꯨꯄꯥ ꯂꯤꯁꯤꯡ ꯇꯔꯥ ꯆꯥꯎꯔꯥꯛꯅ ꯄꯪꯕ ꯌꯥꯏ